ꯅꯤꯡꯉꯣꯜ ꯅꯨꯡꯁꯤ ꯏꯁꯩ ꯁꯛꯄ ꯑꯁꯤꯅ ꯑꯩꯈꯣꯏꯒꯤ ꯍꯛꯆꯥꯡꯗ ꯍꯔꯥꯎꯍꯜꯂꯤ ꯅꯨꯡꯉꯥꯏꯍꯜꯂꯤ ꯑꯃꯗꯤ ꯑꯩꯈꯣꯏꯒꯤ ꯏꯟꯖꯣꯏꯃꯦꯟ ꯍꯥꯏꯕꯗꯤ ꯑꯩꯈꯣꯏꯒꯤ ꯏꯃꯣꯁꯟꯅꯦꯜ ꯑꯣꯏꯕ ꯀꯌꯥ ꯑꯃꯁꯨ ꯃꯈꯣꯏꯅ ꯇꯞꯅ ꯏꯪꯅ ꯄꯨꯊꯣꯛꯍꯜꯂꯤ ꯃꯇꯝ ꯄꯨꯝꯅꯃꯛꯇ ꯑꯩꯈꯣꯏꯕꯨ ꯅꯨꯡꯉꯥꯏꯅ ꯊꯝꯕꯤ ꯏꯁꯩ ꯑꯁꯤꯅ ꯏꯁꯩ ꯑꯁꯤ ꯃꯤꯑꯣꯏ ꯈꯨꯗꯤꯡꯃꯛꯀꯤ ꯄꯨꯛꯅꯤꯡ ꯁꯨꯝꯍꯠꯅꯕ ꯑꯃꯁꯨ ꯑꯣꯏ ꯏꯁꯩ ꯑꯁꯤ ꯈ꯭ꯋꯥꯏꯗꯒꯤ ꯌꯥꯝꯅ ꯄꯨꯊꯣꯛꯄ ꯂꯝ ꯍꯥꯏꯔꯒꯗꯤ ꯏꯟꯗꯤꯌꯥꯅ ꯑꯣꯏꯒꯅꯤ ꯏꯁꯩ ꯑꯁꯤ ꯑꯌꯥꯝꯕ ꯃꯇꯝꯗ ꯒꯣꯁꯄꯦꯜ ꯁꯛꯄꯅꯗꯤ ꯑꯩꯈꯣꯏ ꯍꯛꯆꯥꯡꯗ ꯅꯨꯡꯉꯥꯏ ꯍꯔꯥꯎꯍꯜꯂꯤ ꯇꯤꯌꯥꯝꯕ ꯅꯨꯡꯉꯥꯏꯕ ꯐꯥꯎꯏ ꯃꯇꯝ ꯄꯨꯝꯅꯃꯛꯇ ꯏꯁꯩ ꯑꯁꯤꯅ ꯈ꯭ꯋꯥꯏꯗꯒꯤ ꯅꯨꯡꯉꯥꯏꯕ ꯑꯣꯏ ꯏꯁꯩ ꯑꯁꯤ ꯈꯨꯗꯤꯡꯃꯛꯇꯒꯤ ꯂꯥꯞꯊꯣꯛꯍꯟꯅꯕ ꯍꯣꯠꯅꯩ ꯏꯁꯩ ꯑꯁꯤꯅ ꯑꯋꯥꯕ ꯀꯌꯥꯕꯨꯁꯨ ꯀꯥꯎꯍꯜꯂꯤ ꯅꯨꯡꯉꯥꯏꯕ ꯀꯌꯥꯕꯨꯁꯨ ꯐꯣꯡꯗꯣꯛꯍꯜꯂꯤ ꯏꯁꯩ ꯑꯁꯤꯅ ꯃꯔꯝ ꯑꯣꯏꯔꯒ